ꯆꯤꯡꯒꯤ ꯁ꯭ꯀꯨꯜꯁꯤꯡꯗ ꯑꯣꯖꯥꯁꯤꯡꯅ ꯆꯥꯡ ꯅꯥꯏꯅ ꯀꯥꯗ꯭ꯔꯤꯕꯁꯤ ꯃꯔꯨ ꯑꯣꯏꯅ ꯃꯈꯣꯏꯒꯤ ꯆꯠꯊꯣꯛ ꯆꯠꯁꯤꯟꯒꯤ ꯂꯝꯕꯤꯁꯦ ꯂꯝꯕꯤꯁꯦ ꯐꯠꯇꯕꯅꯅꯤ ꯑꯗꯨꯒ ꯑꯗ ꯂꯩꯕ ꯃꯇꯝꯗ ꯑꯩꯈꯣꯏ ꯂꯤꯕꯤꯡ ꯐꯦꯁꯤꯂꯤꯇꯤꯁ ꯍꯥꯏꯕꯗꯤ ꯃꯩꯒꯤ ꯑꯗꯒꯤ ꯏꯁꯤꯡ ꯑꯗꯒꯤ ꯆꯥꯅ ꯊꯛꯅꯕ ꯑꯗꯒꯤ ꯁ꯭ꯋꯥꯏꯗ ꯐꯪꯉꯤꯕ ꯑꯦꯕꯥꯏꯂꯦꯕꯤꯂꯤꯇꯤꯁꯤꯒ ꯑꯗ ꯐꯪꯉꯤꯕ ꯑꯦꯕꯥꯏꯂꯦꯕꯤꯂꯤꯇꯤꯒ ꯈꯦꯠꯅꯔꯛꯄ ꯂꯩꯕ ꯅꯨꯡꯉꯥꯏꯇꯕ ꯂꯝꯕꯤ ꯊꯣꯡ ꯅꯨꯡꯉꯥꯏꯇꯕ ꯃꯁꯤꯅ ꯑꯆꯧꯕ ꯃꯔꯝ ꯑꯃꯅꯤ ꯑꯗꯣ ꯃꯔꯝ ꯑꯁꯤ ꯂꯥꯛꯄꯗꯒꯤ ꯑꯩꯈꯣꯏꯒꯤ ꯁꯥꯇ꯭ꯔꯁꯤꯡꯗꯗꯤ ꯂꯥꯏꯔꯤꯛ ꯇꯝꯕꯤꯒꯗꯕ ꯇꯝꯕꯤꯗ꯭ꯔꯦ ꯂꯥꯛꯇ꯭ꯔꯕꯅꯤꯅ ꯑꯗꯒꯤ ꯂꯥꯏꯔꯤꯛ ꯍꯩꯕꯒꯤ ꯆꯥꯡꯁꯤ ꯌꯥꯝ ꯍꯟꯊꯔꯛꯑꯦ ꯑꯗꯨꯅ ꯁꯤꯅ ꯃꯔꯝ ꯑꯣꯏꯔꯒ ꯑꯩꯈꯣꯏ ꯁꯣꯁꯥꯏꯇꯤꯁꯦ ꯃꯥꯡꯅꯕ ꯂꯝꯕꯤ ꯑꯃ ꯑꯣꯏꯔꯦ ꯑꯗꯣ ꯈꯨꯗꯤꯡꯃꯛ ꯑꯁꯦ ꯑꯩꯈꯣꯏꯅ ꯀꯔꯝꯃꯥꯏꯅ ꯐꯒꯠꯍꯟꯒꯗꯒꯦ ꯍꯥꯏꯔꯒꯗꯤ ꯑꯩꯈꯣꯏꯅ ꯑꯣꯖꯥꯁꯤꯡꯁꯤꯅ ꯗꯔꯀꯥꯔ ꯂꯩꯔꯤꯕ ꯈꯨꯗꯤꯡꯃꯛꯁꯦ ꯑꯩꯈꯣꯏꯅ ꯒꯔꯃꯦꯟꯅ ꯄꯤꯕꯤꯕ ꯃꯊꯧ ꯇꯥꯏ ꯂꯝꯕꯤ ꯊꯣꯡ ꯅꯨꯡꯉꯥꯏꯍꯟꯕꯤꯕ ꯑꯥꯗ ꯑꯩꯈꯣꯏꯒꯤ ꯀ꯭ꯋꯥꯇꯔ ꯐꯦꯁꯤꯂꯤꯇꯤꯁ ꯐꯖꯅ ꯄꯤꯕꯤꯕ ꯃꯩ ꯐꯪꯍꯟꯕꯤꯕ ꯆꯥꯡ ꯅꯥꯏꯅ ꯐꯪꯍꯟꯕꯤ ꯏꯁꯤꯡ ꯐꯖꯅ ꯃꯔꯥꯡ ꯀꯥꯏꯅ ꯇꯥꯍꯟꯕꯤꯕ ꯑꯗꯒꯤꯗꯤ ꯑꯅꯥ ꯂꯥꯏꯌꯦꯡꯒꯤ ꯀꯔꯤꯒꯤ ꯐꯦꯁꯤꯂꯤꯇꯤꯁꯦ ꯃꯌꯥꯝ ꯆꯥꯡ ꯅꯥꯏꯅ ꯐꯪꯍꯟꯕꯤꯔꯒꯗꯤ ꯃꯈꯣꯏꯁꯤꯡ ꯑꯁꯦ ꯑꯣꯖꯥꯁꯤꯡꯁꯤ ꯂꯥꯛꯀꯅꯤ ꯈꯟꯖꯩ ꯑꯗꯨꯒꯤ ꯑꯗꯨꯒ ꯀꯔꯤꯒꯨꯝꯕ ꯁꯤ ꯄꯤꯔ ꯃꯇꯨꯡꯁꯤꯗ ꯃꯣꯏ ꯂꯥꯛꯇ꯭ꯔꯒꯗꯤ ꯂꯥꯛꯇ꯭ꯔꯒꯗꯤ ꯑꯩꯈꯣꯏꯅ ꯑꯣꯖꯥꯁꯤꯡ ꯑꯗꯨ ꯁꯁꯄꯦꯟ ꯇꯧꯕꯤꯕ ꯌꯥꯏ ꯅꯠꯇ꯭ꯔꯦ ꯍꯥꯏꯔꯒꯅ ꯂꯥꯛꯄ ꯅꯨꯃꯤꯠ ꯈꯛꯇꯨꯒꯤ ꯑꯩꯈꯣꯏꯅ ꯇꯣꯂꯣꯞꯇꯨ ꯁꯥꯔꯒ ꯑꯗꯨꯃꯥꯏꯅ ꯀꯛꯑꯒꯗꯤ ꯑꯣꯖꯥꯁꯤꯡꯁꯦ ꯈꯔ ꯏꯁꯇ꯭ꯔꯤꯛ ꯔꯨꯜ ꯐꯣꯂꯣ ꯇꯧꯔꯛꯀꯗ꯭ꯔꯥ ꯍꯥꯏꯅ ꯈꯟꯖꯩ